ꯍꯧꯖꯤꯛ ꯑꯩꯅ ꯍꯥꯏꯔꯛꯀꯗꯕꯁꯤꯅ ꯃꯅꯤꯄꯨꯔꯤ ꯃꯆꯥꯅ ꯃꯅꯤꯄꯨꯔꯤ ꯅꯟ ꯃꯅꯤꯄꯨꯔꯤꯉꯣꯟꯗ ꯃꯅꯤꯄꯨꯔꯤ ꯂꯣꯟ ꯈꯪꯗꯕ ꯃꯤꯉꯣꯟꯗ ꯀꯔꯝꯍꯥꯏꯅ ꯉꯥꯡꯒꯗꯒꯦ ꯍꯥꯏꯕꯒꯤ ꯃꯔꯝꯗ ꯑꯩ ꯈꯔ ꯍꯥꯏꯖꯔꯛꯑꯒꯦ ꯑꯩꯈꯣꯏ ꯃꯅꯤꯄꯨꯔ ꯏꯁꯇꯦꯠ ꯃꯅꯨꯡꯁꯤꯗ ꯂꯩꯕ ꯃꯤꯕꯨꯗꯤ ꯃꯩꯇꯩꯂꯣꯟꯁꯦ ꯃꯅꯤꯄꯨꯔꯤ ꯂꯣꯟꯁꯦ ꯂꯣꯏ ꯇꯥꯅꯩ ꯂꯣꯏꯅꯃꯛ ꯈꯪꯅꯩ ꯑꯗꯨꯅ ꯑꯃꯒ ꯑꯃꯒ ꯉꯥꯡꯅꯕ ꯀꯥꯟꯗ ꯉꯁꯥꯏ ꯂꯣꯟ ꯑꯗꯨ ꯂꯣꯏꯅꯃꯛ ꯈꯪꯈꯤꯕꯒꯤ ꯃꯔꯝ ꯑꯣꯏꯕꯅ ꯉꯥꯡꯅꯕ ꯀꯥꯟꯗꯁꯨ ꯅꯨꯡꯉꯥꯏꯌꯦ ꯐ꯭ꯔꯤ ꯑꯣꯏꯌꯦ ꯒ꯭ꯌꯥꯟꯁꯨ ꯇꯥꯟꯅꯩ ꯑꯗꯨꯒ ꯍꯧꯖꯤꯛ ꯃꯅꯤꯄꯨꯔꯤ ꯂꯣꯟ ꯇꯥꯗꯕꯈꯣꯏꯒꯤ ꯃꯇꯥꯡꯗ ꯃꯣꯏꯒ ꯑꯩꯈꯣꯏꯒ ꯉꯥꯡꯅꯒꯗꯕꯁꯦ ꯀꯔꯝꯕ ꯃꯑꯣꯡꯗ ꯉꯥꯡꯅꯒꯗꯒꯦ ꯍꯥꯏꯕ ꯃꯇꯝꯗ ꯃꯔꯝꯕꯨ ꯃꯄꯥꯜꯂꯣꯟ ꯃꯄꯥꯜꯂꯣꯟꯗꯒꯤ ꯅꯟ ꯃꯅꯤꯄꯨꯔꯤ ꯂꯥꯛꯄ ꯃꯇꯝꯗ ꯃꯅꯤꯄꯨꯔꯤ ꯍꯥꯏꯗꯤ ꯃꯣꯏꯁꯦ ꯃꯅꯤꯄꯨꯔꯤ ꯃꯅꯤꯄꯨꯔꯁꯤꯗ ꯏꯍꯥꯟ ꯍꯥꯟꯅ ꯂꯥꯛꯄꯅꯤꯅ ꯃꯅꯤꯄꯨꯔ ꯃꯅꯤꯄꯨꯔꯤ ꯂꯣꯟ ꯈꯪꯗꯕꯅꯤꯅ ꯃꯣꯏ ꯃꯣꯏꯒ ꯉꯥꯡꯅꯒꯗꯕꯁꯦ ꯀꯔꯝꯕ ꯃꯑꯣꯡꯅ ꯉꯥꯡꯅꯒꯅꯤ ꯍꯥꯏꯕ ꯃꯇꯝꯗ ꯃꯣꯏꯅ ꯀꯔꯤꯂꯣꯟꯅ ꯀꯔꯤ ꯂꯣꯟ ꯈꯪꯕ꯭ꯔꯥ ꯏꯪꯂꯤꯁ ꯂꯣꯟ ꯈꯪꯉꯗꯤ ꯑꯩꯈꯣꯏꯅ ꯃꯣꯏꯉꯣꯟꯗ ꯏꯪꯂꯤꯁ ꯂꯣꯟꯅ ꯀꯝꯃꯨꯅꯤꯀꯦꯠ ꯇꯧꯕꯤꯌꯦ ꯑꯗꯨꯒꯁꯨ ꯃꯩꯇꯩꯂꯣꯟ ꯃꯅꯤꯄꯨꯔꯤ ꯂꯣꯟꯗꯣ ꯈꯪꯅꯉꯥꯏꯒꯤ ꯃꯣꯏꯉꯣꯟꯗꯁꯨ ꯋꯥꯍꯩ ꯑꯃ ꯑꯃ ꯑꯣꯏꯔꯁꯨ ꯏꯪꯂꯤꯁ ꯂꯣꯟꯗ ꯀꯝꯃꯨꯅꯤꯀꯦꯠ ꯇꯧꯕꯀꯥꯟꯗ ꯍꯧꯖꯤꯛꯀꯤ ꯃꯅꯤꯄꯨꯔꯤ ꯂꯣꯟꯗꯣ ꯑꯃ ꯑꯃ ꯑꯣꯏꯔꯁꯨ ꯊꯦꯠꯂꯤ ꯃꯌꯥꯏ ꯃꯌꯥꯏꯗ ꯑꯗꯨꯒ ꯁꯨꯡꯈꯪ ꯈꯪꯗ꯭ꯔꯒꯅ ꯑꯩꯈꯣꯏ ꯂꯩꯔꯝꯕ ꯏꯁꯇꯦꯠ ꯃꯅꯨꯡꯗ ꯑꯩꯈꯣꯏ ꯂꯩꯔꯝꯕ ꯑꯩꯈꯣꯏꯅꯁꯨ ꯃꯣꯏꯒꯤ ꯂꯣꯟ ꯏꯪꯂꯤꯁ ꯂꯣꯟꯗꯣ ꯈꯪꯂꯝꯗ꯭ꯔꯒ ꯈꯪꯗꯕ ꯑꯣꯏ ꯇꯥꯔꯗꯤ ꯑꯦꯛꯁꯟꯅ ꯍꯦꯟ ꯖꯦꯁꯇꯔ ꯐꯣꯔ ꯑꯦꯛꯖꯥꯝꯄꯜ ꯂꯥꯏꯛ ꯍꯦꯟ ꯖꯦꯁꯇꯔꯒꯨꯝꯕ ꯕꯣꯗꯤ ꯂꯦꯡꯒꯣꯏꯁꯀꯨꯝꯕ ꯁꯤꯖꯤꯟꯅꯔꯒ ꯏꯪꯒꯤꯠꯇ ꯁꯨꯝ ꯐꯥꯎꯅꯩ ꯐꯥꯎꯅꯔꯒ ꯑꯟꯗꯔꯁꯇꯦꯟꯗꯤꯡ ꯑꯗꯨꯝ ꯑꯣꯏꯔꯦ ꯑꯗꯨ ꯑꯟꯗꯔꯁꯇꯦꯟꯗꯤꯡ ꯑꯗꯨꯃꯥꯏꯅ ꯕꯣꯗꯤ ꯂꯦꯡꯒ꯭ꯋꯦꯁ ꯑꯟꯗꯔꯁꯇꯦꯟꯗꯤꯡ ꯑꯣꯏꯔꯒ ꯑꯗꯨꯝꯍꯥꯏꯅ ꯕꯣꯗꯤ ꯂꯦꯡꯒ꯭ꯋꯦꯁ ꯃꯇꯨꯡ ꯏꯟꯅ ꯑꯟꯗ꯭ꯔꯁꯇꯦꯟꯗꯤꯡ ꯇꯧꯔꯛꯄ ꯃꯇꯝꯗ ꯑꯃꯒ ꯑꯝꯒ ꯑꯟꯗ꯭ꯔꯁꯇꯦꯟꯗꯤꯡ ꯐꯖꯅ ꯑꯗꯨꯝ ꯀꯝꯃꯨꯅꯤꯀꯦꯠ ꯇꯧꯕꯒꯤ ꯃꯑꯣꯡꯗ ꯉꯥꯡꯅꯔꯛꯄꯗꯨ ꯃꯣꯏ ꯑꯟꯗ꯭ꯔꯁꯇꯦꯟꯗꯤꯡ ꯑꯗꯨꯝ ꯂꯩꯅꯩ ꯑꯗꯨꯒ ꯑꯩꯈꯣꯏꯅ ꯃꯅꯤꯄꯨꯔꯤ ꯃꯆꯥꯅ ꯃꯄꯥꯜꯂꯣꯝ ꯊꯣꯛꯄꯀꯥꯟꯗ ꯃꯄꯥꯜꯂꯣꯝ ꯊꯣꯛꯄꯀꯥꯟꯗꯗꯤ ꯃꯄꯥꯟꯗꯗꯤ ꯍꯧꯖꯤꯛꯀꯤ ꯃꯅꯤꯄꯨꯔꯤ ꯂꯣꯟ ꯃꯣꯏ ꯈꯪꯗ꯭ꯔꯕꯅꯤꯅ ꯑꯩꯈꯣꯏꯅ ꯂꯥꯏꯛ ꯐꯣꯔ ꯑꯦꯛꯖꯥꯝꯄꯜ ꯗꯦꯜꯂꯤꯒꯨꯝꯕ ꯆꯠꯄ ꯀꯥꯟꯗ ꯗꯦꯜꯂꯤꯒꯨꯝꯕ ꯆꯠꯄꯀꯥꯟꯗꯗꯤ ꯃꯅꯤꯄꯨꯔꯤ ꯂꯣꯟꯗꯣ ꯃꯣꯏꯅ ꯈꯪꯗ꯭ꯔꯕꯅꯤꯅ ꯁꯤꯖꯤꯟꯅꯕꯗꯣ ꯌꯥꯔꯔꯣꯏ ꯑꯗꯨꯅ ꯍꯤꯟꯗꯤ ꯂꯣꯟꯅ ꯃꯣꯏꯗ ꯀꯃ꯭ꯌꯨꯅꯤꯀꯦꯠ ꯇꯧꯕ ꯑꯩꯈꯣꯏꯅꯁꯨ ꯍꯤꯟꯗꯤ ꯍꯤꯟꯗꯤ ꯂꯣꯟ ꯏꯪꯂꯤꯁ ꯂꯣꯟ ꯈꯪꯍꯧꯗ꯭ꯔꯗꯤ ꯈꯪꯍꯧꯗ꯭ꯔꯕ ꯑꯣꯏ ꯇꯥꯔꯗꯤ ꯏꯪꯒꯤꯠꯅ ꯑꯗꯨꯝ ꯐꯥꯎꯅꯔꯒ ꯍꯦꯟ ꯖꯦꯁꯇꯔ ꯕꯣꯗꯤ ꯂꯦꯡꯒ꯭ꯋꯦꯁ ꯀꯨꯝꯕ ꯁꯤꯖꯤꯟꯅꯔꯒ ꯑꯗꯨꯒꯤ ꯃꯇꯦꯡꯗ ꯀꯞꯄꯨꯅꯤꯀꯦꯠ ꯇꯧꯔꯒ ꯂꯣꯟ ꯑꯝꯒ ꯑꯝꯒ ꯐꯥꯎꯅꯗꯕꯁꯦ ꯁꯨꯃꯥꯏꯅ ꯕꯣꯗꯤ ꯂꯦꯡꯒ꯭ꯋꯦꯁꯀꯨꯝꯕ ꯁꯤꯖꯤꯟꯅꯔꯒ ꯀꯝꯃꯨꯅꯤꯀꯦꯠ ꯇꯧꯏ ꯍꯥꯏꯔꯒ ꯁꯤꯗ ꯇꯦꯟꯁꯤꯟꯖꯔꯒꯦ